ꯃꯃꯥ ꯑꯃ ꯑꯣꯏꯅ ꯑꯌꯨꯛ ꯑꯃꯗꯤ ꯅꯨꯃꯤꯗꯥꯡꯐꯥꯎꯒꯤ ꯃꯇꯝꯗ ꯇꯧꯔꯤꯕ ꯖꯤꯇꯤ ꯃꯌꯥꯝꯁꯤ ꯑꯌꯨꯛ ꯍꯧꯒꯠꯂꯛꯑꯅꯤ ꯑꯗꯨꯗꯒꯤ ꯑꯉꯥꯡꯒꯤ ꯕ꯭ꯔꯦꯛꯐꯥꯁ ꯁꯦꯝꯃꯅꯤ ꯕ꯭ꯔꯦꯛꯐꯥꯁ ꯁꯦꯝꯃꯕ ꯃꯇꯨꯡꯗ ꯁ꯭ꯀꯨꯜ ꯆꯠꯅꯕ ꯇꯩꯌꯥꯔꯤ ꯇꯧꯔꯅꯤ ꯁ꯭ꯀꯨꯜ ꯆꯠꯅꯕ ꯇꯩꯌꯥꯔꯤ ꯇꯧꯔꯕ ꯃꯇꯨꯡꯗ ꯍꯧꯗꯣꯛꯑꯅꯤ ꯑꯉꯥꯡꯁꯤꯡ ꯍꯧꯗꯣꯀꯑꯅꯤ ꯕ꯭ꯔꯦꯛꯐꯥꯁ ꯄꯤꯖꯔꯅꯤ ꯕ꯭ꯔꯦꯛꯐꯥꯁ ꯄꯤꯖꯔ ꯃꯇꯨꯡꯗ ꯁ꯭ꯀꯨꯜꯒꯤ ꯗ꯭ꯔꯦꯁ ꯑꯞ ꯇꯧꯔꯅꯤ ꯁ꯭ꯀꯨꯜꯒꯤ ꯗ꯭ꯔꯦꯁ ꯑꯞ ꯇꯧꯔꯕ ꯃꯇꯨꯡꯗ ꯚꯦꯟ ꯉꯥꯏꯕ ꯑꯃꯨꯛ ꯊꯣꯛꯑꯅꯤ ꯃꯣꯏꯒꯤ ꯔꯨꯇꯤꯟ ꯑꯃꯨꯛ ꯈꯜꯂꯅꯤ ꯑꯗꯨꯗꯒꯤ ꯚꯦꯟ ꯉꯥꯏꯕ ꯊꯣꯛꯑꯅꯤ ꯚꯦꯟ ꯉꯥꯏꯕ ꯊꯣꯛꯑꯒ ꯚꯦꯟꯗ ꯑꯃꯨꯛ ꯍꯥꯞꯀꯠꯂꯅꯤ ꯆꯪꯂꯛꯑꯅꯤ ꯑꯃꯨꯛꯀ ꯑꯃꯨꯛꯀ ꯑꯗꯨꯗꯒꯤ ꯆꯥꯛ ꯏꯁꯤꯡ ꯆꯥꯅ ꯊꯣꯡꯅꯕꯒꯤ ꯑꯃꯨꯛꯀ ꯇꯩꯌꯥꯔꯤ ꯇꯧꯔꯅꯤ ꯊꯣꯡꯉꯒ ꯊꯣꯡꯕ ꯂꯣꯏꯔꯅꯤ ꯊꯣꯡꯉꯅꯤ ꯑꯃꯨꯛ ꯑꯣꯐꯤꯁ ꯆꯠꯅꯕ ꯇꯩꯌꯥꯔꯤ ꯇꯧꯕꯒꯤ ꯑꯃꯨꯛꯀ ꯁꯦꯝ ꯁꯥꯔꯅꯤ ꯁꯦꯝ ꯁꯥꯔꯒ ꯄꯤꯖꯔꯒ ꯄꯤꯊꯛꯑꯒ ꯆꯠꯍꯟꯈ꯭ꯔꯅꯤ ꯑꯗꯨꯒ ꯑꯃꯨꯛ ꯑꯉꯥꯡ ꯍꯜꯂꯛꯄꯒꯤ ꯑꯃꯨꯛ ꯉꯥꯏꯔꯅꯤ ꯉꯥꯏꯔꯒ ꯃꯣꯏ ꯍꯜꯂꯛꯄ ꯇꯥꯏꯃꯤꯡ ꯑꯣꯏꯔꯦ ꯍꯥꯏꯕꯀꯥꯟꯗ ꯚꯦꯟ ꯑꯃꯨꯛ ꯉꯥꯏꯕ ꯊꯣꯛꯑꯅꯤ ꯚꯦꯟ ꯂꯥꯛꯄ ꯉꯥꯏꯕ ꯊꯣꯛꯑꯒ ꯑꯃꯨꯛ ꯍꯜꯂꯛꯑꯒ ꯁ꯭ꯀꯨꯜ ꯍꯜꯂꯛꯑꯒ ꯑꯃꯨꯛ ꯆꯥꯛ ꯏꯁꯤꯡ ꯄꯤꯖꯔꯅꯤ ꯐꯤꯔꯣꯟ ꯍꯣꯡꯗꯣꯛꯄꯤꯔꯒ ꯆꯥꯛ ꯏꯁꯤꯡ ꯄꯤꯖꯔꯅꯤ ꯑꯃꯨꯛ ꯉꯥꯏꯍꯥꯛ ꯄꯣꯊꯥꯍꯜꯂꯅꯤ ꯑꯉꯥꯡꯁꯤꯡꯁꯦ ꯑꯉꯥꯡꯁꯤꯡ ꯄꯣꯊꯥꯍꯜꯂ ꯃꯇꯨꯡꯗ ꯑꯃꯨꯛ ꯉꯥꯏꯍꯥꯛ ꯄꯣꯊꯥꯍꯜꯂꯕ ꯃꯇꯨꯡꯗ ꯑꯃꯨꯛ ꯍꯧꯒꯠꯍꯜꯂꯅꯤ ꯍꯧꯒꯠꯍꯜꯂꯒ ꯍꯥꯝꯗꯣꯛ ꯆꯥꯝꯊꯣꯛꯄꯤꯔꯒ ꯃꯣꯏꯒꯤ ꯏꯔꯨꯖ ꯃꯥꯏꯊꯕꯤꯔꯅꯤ ꯍꯥꯝꯗꯣꯛ ꯆꯥꯝꯊꯣꯛꯄꯤꯔꯅꯤ ꯑꯗꯨꯒ ꯑꯃꯨꯛ ꯇꯨꯏꯁꯟ ꯑꯃꯨꯛ ꯆꯠꯅꯕ ꯍꯥꯏꯅ ꯁꯦꯝ ꯁꯥꯔꯤꯉꯩꯗ ꯑꯃꯨꯛ ꯃꯣꯏꯒꯤ ꯏꯕꯤꯅꯤꯡꯒꯤ ꯁ꯭ꯅꯦꯛꯁ ꯑꯃꯨꯛ ꯄꯤꯖꯔꯅꯤ ꯁꯦꯝꯕꯤ ꯁꯥꯕꯤꯔꯒ ꯑꯃꯨꯛ ꯄꯤꯖꯔꯅꯤ ꯁꯦꯝꯕꯤ ꯁꯥꯕꯤꯔ ꯄꯤꯖꯔ ꯃꯇꯨꯡꯗ ꯑꯃꯨꯛ ꯇꯨꯏꯁꯟ ꯑꯃꯨꯛ ꯊꯥꯔꯅꯤ ꯇꯨꯏꯁꯟ ꯃꯣꯏꯅ ꯆꯠꯈ꯭ꯔꯤꯉꯩꯗ ꯑꯩꯒꯤ ꯊꯕꯛ ꯂꯣꯏꯁꯟꯒꯗꯕ ꯑꯃꯨꯛ ꯂꯣꯏꯁꯜꯂꯅꯤ ꯂꯣꯏꯁꯜꯂꯕ ꯃꯇꯨꯡꯗ ꯑꯃꯨꯛ ꯇꯨꯏꯁꯟ ꯍꯜꯂꯛꯇ꯭ꯔꯤꯉꯩꯗ ꯑꯩꯅ ꯆꯥꯛ ꯏꯁꯤꯡ ꯊꯣꯡꯕ ꯈꯣꯠꯄ ꯑꯃꯨꯛ ꯇꯧꯔꯅꯤ ꯇꯨꯏꯁꯟ ꯍꯜꯂꯑꯅꯤ ꯑꯃꯨꯛ ꯂꯥꯏꯔꯤꯛ ꯉꯥꯏꯍꯥꯛ ꯉꯥꯏꯍꯥꯛ ꯄꯣꯊꯥꯍꯜꯂꯅꯤ ꯇꯨꯏꯁꯟ ꯍꯜꯂꯛꯄ ꯃꯇꯨꯡꯗꯗꯤ ꯑꯗꯨꯗꯒꯤꯗꯤ ꯆꯥꯛ ꯏꯁꯤꯡ ꯄꯤꯖꯗ꯭ꯔꯤꯉꯩꯗ ꯑꯃꯨꯛ ꯉꯥꯏꯍꯥꯛ ꯁꯥꯟꯅꯍꯜꯂꯕ ꯃꯇꯨꯡꯗ ꯑꯃꯨꯛ ꯄꯣꯊꯥꯍꯜꯂꯒ ꯂꯥꯏꯔꯤꯛ ꯉꯥꯏꯍꯥꯛ ꯌꯦꯡꯍꯜꯂꯒ ꯑꯃꯨꯛ ꯆꯥꯛ ꯏꯁꯤꯡ ꯑꯃꯨꯛ ꯄꯤꯖꯔꯅꯤ ꯅꯨꯃꯤꯗꯥꯡꯒꯤ ꯑꯗꯨꯒ ꯑꯃꯨꯛ ꯇꯨꯝꯅꯕ ꯑꯃꯨꯛ ꯕ꯭ꯔꯁ ꯇꯧꯊꯣꯛꯍꯜꯂꯅꯤ ꯑꯗꯨꯒ ꯇꯨꯝꯍꯟꯅꯕ ꯑꯃꯨꯛ ꯇꯧꯔꯅꯤ ꯇꯨꯝꯍꯜꯂꯅꯤ ꯑꯗꯨꯒ ꯁꯨꯃꯥꯏꯅ ꯅꯣꯡꯃꯒꯤ ꯗ꯭ꯌꯨꯇꯤꯁꯦ ꯑꯌꯨꯛꯇꯒꯤ ꯅꯨꯃꯤꯗꯥꯡꯐꯥꯎꯒꯤ ꯑꯃꯨꯛ ꯉꯁꯤꯒꯤ ꯂꯣꯏꯔꯦ ꯍꯌꯦꯡꯒꯤ ꯑꯃꯨꯛ ꯁ꯭ꯇꯥꯔꯠ ꯇꯧꯔꯒ ꯑꯃꯨꯛ ꯂꯣꯏꯁꯤꯜꯂꯅꯤ